ꯍꯜꯂꯣ ꯑꯁꯤꯕꯨ ꯑꯩꯈꯣꯏꯒꯤ ꯃꯅꯥ ꯃꯁꯤꯡ ꯌꯥꯝꯅ ꯂꯩꯔꯦꯕꯀꯣ ꯁꯣꯏꯕꯨꯝ ꯁꯣꯏꯕꯨꯝ ꯃꯔꯣꯏꯒ ꯁꯣꯏꯕꯨꯝ ꯁꯣꯏꯕꯨꯝ ꯑꯍꯥꯎꯕ ꯑꯐꯕ ꯂꯩꯌꯦꯕ ꯑꯗꯨ ꯍꯧꯔꯦꯟ ꯂꯧꯕ ꯌꯥꯒꯗ꯭ꯔꯣ ꯂꯧꯔꯕ ꯌꯥꯒꯗ꯭ꯔꯣ ꯁꯣꯏꯕꯨꯝ ꯑꯔꯤꯕꯗꯨꯅ ꯈꯤꯇꯪ ꯇꯥꯡꯉꯦꯕꯀꯣ ꯁꯣꯏꯕꯨꯝ ꯑꯔꯤꯕ ꯑꯍꯥꯎꯕꯗꯣ ꯃꯣꯟ ꯃꯣꯟ ꯂꯥꯎꯕꯗꯣ ꯑꯗꯨꯅ ꯑꯃꯨꯛ ꯆꯍꯨꯝꯃꯨꯛꯀꯤ ꯆꯥꯡ ꯄꯤꯑꯦꯕꯀꯣ ꯑꯗꯨꯒ ꯈꯔ ꯇꯥꯊꯕ ꯈꯤꯇꯪ ꯃꯍꯥꯎꯗꯨ ꯈꯤꯇꯪ ꯋꯥꯠꯄ ꯈꯔ ꯇꯥꯕ ꯀꯩꯅꯣꯗꯨꯅ ꯂꯨꯄꯥ ꯆꯅꯤ ꯃꯨꯛꯀꯤ ꯆꯥꯡ ꯄꯤꯌꯦꯕ ꯃꯃꯜꯗꯨ ꯈꯔ ꯈꯦꯠꯅꯔꯦ ꯑꯗꯨ ꯁꯣꯏꯕꯨꯝ ꯑꯍꯥꯎꯕꯗꯨꯗ ꯑꯍꯥꯎꯕ ꯑꯔꯤꯕꯗꯨꯗ ꯑꯔꯤꯕꯗꯨꯅꯦ ꯃꯃꯜ ꯌꯥꯝꯃꯤꯁꯤꯅ ꯑꯗꯨꯒ ꯑꯅꯧꯕꯗꯨꯅ ꯈꯤꯇꯪ ꯃꯃꯜ ꯇꯥꯔꯤꯁꯦ ꯑꯗꯨ ꯀꯔꯝꯕꯗ ꯄꯥꯝꯃꯤꯅꯣ ꯑꯗꯨ ꯂꯩꯕꯗꯤ ꯃꯌꯥꯝ ꯑꯃ ꯂꯩꯌꯦ ꯂꯧꯅꯤꯡꯕ ꯃꯣꯟ ꯑꯃ ꯂꯧꯒꯦ ꯃꯣꯟ ꯑꯅꯤ ꯑꯍꯨꯝ ꯂꯧꯒꯦ ꯍꯥꯏꯔꯁꯨ ꯀꯩꯗꯧꯔꯁꯨ ꯑꯗꯨꯝ ꯃꯌꯥꯝ ꯑꯃ ꯂꯩꯌꯦ ꯂꯩꯕꯗꯤ ꯑꯗꯨꯝ ꯂꯧꯔꯕ ꯌꯥꯒꯅꯤꯌꯦ ꯑꯣ ꯍꯣꯏ ꯍꯣꯏ ꯑꯗꯨ ꯅꯣꯏ ꯁꯣꯏꯕꯨꯝ ꯑꯔꯤꯕ ꯄꯨꯔꯛꯑꯅꯤ ꯑꯗꯨ ꯑꯔꯤꯕꯗꯨꯅ ꯃꯃꯜꯗꯣ ꯆꯍꯨꯝ ꯆꯍꯨꯝ ꯑꯗꯨꯝ ꯑꯗꯨꯃꯥꯏꯅ ꯄꯤ ꯑꯗꯨꯝ ꯂꯧꯔꯕ ꯌꯥꯒꯅꯤ ꯑꯥ ꯑꯥ ꯐꯝꯃꯤ ꯑꯗꯨ ꯉꯁꯤ ꯑꯗꯨꯝ ꯂꯥꯛꯇꯣꯏ ꯅꯠꯇ꯭ꯔꯣ ꯍꯣꯏ ꯐꯕꯅꯤ ꯁꯣꯏꯕꯨꯝꯗꯤ ꯂꯩꯇꯦꯗ ꯅꯠꯇꯦ ꯅꯠꯇꯦ ꯑꯥ ꯁꯣꯏꯕꯨꯝꯗꯣ ꯁꯤꯟꯒꯤꯗꯅꯉꯥꯏ ꯊꯣꯡꯕ ꯀꯥꯟꯗ ꯏꯔꯣꯟꯕ ꯀꯥꯟꯗ ꯁꯤꯟꯗꯅꯤꯉꯥꯏ ꯀꯩꯅꯣꯗ ꯇꯤꯡꯕꯒꯤ ꯋꯥꯅꯦ ꯑꯝ ꯐꯖꯅ ꯊꯨꯝ ꯂꯥꯡ ꯇꯧꯔꯒ ꯁꯨꯝꯗꯣꯛꯑꯒ ꯑꯗꯣ ꯍꯥꯎꯅꯕꯅꯤ ꯑꯗꯨꯒ ꯆꯍꯥꯎ ꯁꯣꯏꯕꯨꯝ ꯍꯥꯏꯕꯗꯤ ꯂꯩꯇꯦ ꯑꯥ ꯑꯥ ꯍꯣꯏ ꯍꯣꯏ ꯍꯣꯏ ꯑꯗꯨꯝ ꯂꯥꯛꯑꯣ ꯑꯥ ꯑꯗꯨꯝ ꯍꯣꯏ ꯍꯣꯏ ꯍꯣꯏ ꯉꯥꯏꯔꯝꯃꯒꯦ ꯑꯗꯨꯗꯤ ꯀꯣ ꯑꯥ ꯊꯝꯃꯦ